ꯂꯥꯏꯔꯕ ꯑꯁꯤ ꯑꯐꯕ ꯑꯅꯥ ꯂꯥꯏꯌꯦꯡ ꯑꯃ ꯐꯪꯕꯗ ꯑꯊꯤꯡꯕ ꯑꯃ ꯑꯣꯏꯅ ꯍꯥꯏꯅ ꯍꯥꯏꯅ ꯑꯗꯨꯝꯅ ꯐꯥꯎꯕꯤꯕ꯭ꯔꯥ ꯍꯥꯏꯗꯤ ꯑꯩꯗꯤ ꯑꯩꯅ ꯈꯪꯕꯗꯨꯗ ꯑꯩꯒꯤ ꯏꯁꯥꯒꯤ ꯕ꯭ꯌꯨꯗ ꯑꯗꯨꯗꯤ ꯑꯣꯏꯗꯤ ꯑꯣꯏꯌꯦ ꯑꯗꯨꯕꯨ ꯑꯩꯈꯣꯏꯅ ꯂꯥꯏꯅꯥꯒꯤ ꯏꯟꯁꯨꯔꯦꯟꯁ ꯅꯠꯇꯔꯒ ꯑꯩꯈꯣꯏꯅ ꯍꯧꯖꯤꯛꯇꯤ ꯑꯩꯈꯣꯏꯒꯤ ꯂꯩꯉꯥꯛꯅ ꯑꯩꯈꯣꯏꯒꯤ ꯆꯤꯐ ꯃꯤꯅꯤꯁꯇꯔꯅ ꯍꯛꯁꯦꯜꯒꯤꯗꯃꯛꯇ ꯏꯟꯁꯨꯔꯦꯟꯁ ꯀꯥꯔꯠꯁꯨ ꯄꯤꯌꯦ ꯍꯦꯜꯠ ꯀꯥꯔꯠ ꯑꯗꯨꯒ ꯑꯩꯈꯣꯏ ꯄ꯭ꯔꯥꯏꯝ ꯃꯤꯅꯤꯁꯇ꯭ꯔꯅꯁꯨ ꯍꯦꯜꯠ ꯀꯥꯔꯠ ꯄꯤꯌꯦꯕꯀꯣ ꯑꯗꯨ ꯑꯩꯈꯣꯏꯅ ꯐꯖꯅ ꯈꯪꯂꯗꯤ ꯄꯣꯕꯔꯇꯤ ꯑꯩꯈꯣꯏꯒꯤ ꯂꯥꯏꯔꯕ ꯑꯁꯤꯅ ꯂꯥꯏꯌꯦꯡꯒꯤ ꯐꯥꯕꯗ ꯑꯊꯤꯡꯕ ꯑꯣꯏꯔꯣꯏ ꯍꯥꯏꯅ ꯑꯩꯅ ꯈꯜꯂꯤ ꯀꯩꯒꯤꯅꯣ ꯍꯥꯏꯗꯤ ꯑꯩꯈꯣꯏꯗꯤ ꯑꯗꯨꯝ ꯐ꯭ꯔꯤ ꯃꯦꯗꯤꯀꯦꯜ ꯆꯦꯛꯀꯞꯇꯤ ꯑꯗꯨꯝ ꯏꯟꯁꯨꯔꯦꯟꯁ ꯀꯥꯔꯠ ꯍꯦꯜꯠ ꯀꯥꯔꯠꯇ ꯌꯥꯎꯕꯅꯤꯅ ꯑꯗꯨꯗꯤ ꯑꯣꯏꯗꯦ ꯍꯥꯏꯅ ꯑꯩꯅ ꯍꯥꯏꯅꯤꯡꯕ ꯂꯩꯌꯦ ꯑꯗꯣ ꯑꯩꯅ ꯁꯖꯦꯁꯟ ꯀꯔꯤ ꯄꯤꯅꯤꯡꯉꯦ ꯍꯥꯏꯕ ꯂꯩꯔꯦ ꯂꯩꯕ ꯑꯩꯅ ꯁꯖꯦꯁꯟ ꯀꯔꯤ ꯄꯤꯅꯤꯡꯒꯦ ꯍꯥꯏꯕꯗꯤ ꯑꯩꯗꯤ ꯑꯩꯈꯣꯏꯒꯤ ꯈꯨꯟꯅꯥꯏꯗ ꯂꯥꯏꯔꯤꯛ ꯍꯩꯕꯁꯤꯡꯅ ꯑꯩꯈꯣꯏ ꯂꯥꯏꯔꯕ ꯃꯤꯕꯨ ꯑꯩꯈꯣꯏꯒꯤ ꯑꯗꯥꯔ ꯀꯥꯔꯠ ꯉꯛ ꯅꯠꯇ꯭ꯔꯒ ꯑꯩꯈꯣꯏꯒꯤ ꯍꯦꯜꯠ ꯀꯥꯔꯠ ꯇꯧꯅꯤꯡꯉꯥꯏ ꯐꯖꯅ ꯇꯥꯛꯄꯤꯔꯗꯤ ꯑꯗꯨꯝ ꯈꯛ ꯑꯩꯍꯥꯛꯀꯤ ꯂꯥꯏꯅꯥ ꯑꯃ ꯅꯥꯕꯗ ꯂꯥꯏꯔꯕ ꯑꯁꯤꯅ ꯑꯊꯤꯡꯕꯗꯤ ꯑꯣꯏꯗꯦ ꯍꯥꯏꯅ ꯑꯩꯅ ꯈꯜꯂꯤ